ꯑꯩꯈꯣꯏ ꯃꯤꯑꯣꯏꯕꯅ ꯊꯥꯖꯕ ꯑꯟꯗꯕꯤꯁꯋꯥꯁ ꯈꯔꯗꯤ ꯃꯥꯏꯕ ꯃꯥꯏꯕꯤꯒꯤ ꯄꯥꯎꯇꯥꯛꯇ ꯊꯥꯖꯕ ꯑꯃꯁꯨꯡ ꯑꯋꯥꯕ ꯇꯥꯔꯕ ꯃꯇꯝꯗ ꯂꯥꯏꯗ ꯄꯣꯠ ꯀꯠꯂꯒ ꯐꯩ ꯍꯥꯏꯕꯒꯤ ꯊꯥꯖꯕꯤ ꯆꯠꯅꯕꯤ ꯑꯃꯗꯤ ꯃꯤꯑꯣꯏꯕꯒꯤ ꯈꯨꯠꯁꯦꯝꯗꯒꯤ ꯑꯣꯏꯔꯛꯄ ꯆꯤꯡ ꯅꯤꯡꯈꯥꯏꯕ ꯌꯨꯍꯥꯔ ꯍꯥꯕ ꯑꯁꯤꯅ ꯆꯤꯡꯕ ꯑꯋꯥꯕ ꯊꯧꯗꯣꯛꯁꯤꯡ ꯑꯁꯤ ꯏꯁꯣꯔꯅ ꯊꯣꯛꯍꯟꯕ ꯉꯥꯛꯇꯅꯤ ꯍꯥꯏꯕꯒꯤ ꯑꯟꯗꯕꯤꯁꯋꯥꯁꯁꯤꯡ ꯑꯁꯤ ꯂꯩ